ꯍꯥꯏ ꯌꯦꯁ ꯆꯨꯝꯃꯦ ꯆꯨꯝꯃꯦ ꯌꯥ ꯑꯥꯏ ꯀꯦꯟ ꯏꯁꯄꯤꯛ ꯃꯅꯤꯄꯨꯔꯤ ꯌꯦꯁ ꯎꯝ ꯍꯥꯏꯕꯤꯔꯣ

ꯑꯣ ꯑꯥꯏ ꯑꯦꯟ ꯑꯦ ꯃ꯭ꯌꯨꯖꯝ ꯍꯥꯏꯕꯁꯦ ꯗꯤꯜꯂꯤꯗ ꯑꯣꯏꯕꯅꯤ ꯅꯪ ꯀꯔꯤꯒꯨꯝꯕ ꯑꯥꯏ ꯑꯦꯟ ꯑꯦ ꯃ꯭ꯌꯨꯖꯤꯌꯝꯁꯤꯗ ꯆꯠꯂꯗꯤ ꯅꯪ ꯊꯥꯏꯅꯒꯤ ꯑꯩꯈꯣꯏꯒꯤ ꯋꯥꯔꯒꯤ ꯃꯣꯏ ꯋꯦꯄꯟꯁ ꯃꯌꯥꯝꯁꯤꯡ ꯑꯗꯨ ꯎꯕ ꯐꯪꯒꯅꯤ ꯅꯠꯇ꯭ꯔꯒ ꯂꯥꯏꯛ ꯑꯦꯛꯁꯇ꯭ꯔꯥ ꯑꯣꯔꯗꯤꯅꯔꯤꯗꯤ ꯌꯥꯝꯅ ꯍꯤꯁꯇꯣꯔꯤꯛ ꯑꯣꯏꯕ ꯑꯗꯨꯒꯨꯝꯕ ꯄꯣꯠꯁꯛ ꯃꯌꯥꯝ ꯑꯁꯤ ꯑꯗꯨꯗ ꯐꯪꯒꯅꯤ ꯎꯕ ꯐꯪꯒꯅꯤ ꯅꯪ ꯗꯦꯗ ꯀꯌꯥꯗ ꯂꯥꯛꯀꯅꯤ ꯍꯥꯏꯕ꯭ꯔꯣ

ꯑꯣ ꯌꯥꯝꯅ ꯐꯩ ꯅꯪꯅ ꯀꯔꯤꯒꯨꯝꯕ ꯗꯦꯗ ꯊꯥꯔꯇꯤ ꯂꯥꯛꯀꯅꯤ ꯑꯗꯨ ꯀꯔꯤꯒꯨꯝꯕ ꯌꯥꯔꯗꯤ ꯍꯧꯖꯤꯛꯁꯦ ꯑꯥꯏ ꯑꯦꯟ ꯑꯦꯁꯤ ꯃ꯭ꯌꯨꯖꯝꯁꯤ ꯌꯥꯝꯅ ꯀ꯭ꯔꯥꯎꯗ ꯑꯣꯏꯕꯅꯤꯅ ꯌꯥꯔꯒꯗꯤ ꯈꯔ ꯑꯦꯗꯕꯥꯟꯁ ꯑꯣꯏꯅ ꯂꯥꯛꯄꯅꯗꯤ ꯐꯩ ꯍꯥꯏꯕꯗꯤ ꯑꯩꯈꯣꯏ ꯍꯣꯇꯦꯜ ꯍꯣꯇꯦꯜꯁꯨ ꯂꯩꯌꯦ ꯀꯔꯤꯒꯨꯝꯕ ꯅꯪꯅ ꯄꯥꯝꯂꯒꯗꯤ ꯊ꯭ꯔꯨ ꯑꯗꯨꯒꯤ ꯀꯟꯇꯦꯛꯇ ꯃꯣꯏꯅ ꯐꯨꯗ ꯐꯦꯁꯤꯂꯤꯇꯤ ꯑꯗꯨꯒ ꯕꯦꯗꯤꯡ ꯂꯣꯖꯤꯡ ꯄꯨꯂꯞ ꯃꯣꯏꯅ ꯐꯦꯁꯤꯂꯤꯇꯤ ꯑꯗꯨ ꯄꯤꯒꯅꯤ ꯑꯥ ꯑꯗꯨ ꯃꯌꯥꯝ ꯑꯃꯁꯨ ꯂꯩ ꯑꯗꯨ ꯍꯣꯏ ꯍꯣꯏ ꯐꯔꯦ ꯌꯥꯔꯕ ꯅꯠꯇ꯭ꯔꯣ ꯑꯥ ꯑꯥ ꯊꯦꯡ ꯌꯨ ꯊꯦꯡ ꯌꯨ